ꯑꯍꯣꯏ

ꯑ ꯑ ꯎꯝ ꯎꯝ ꯎꯝ ꯑꯥ ꯍꯣꯏ ꯌꯥꯅꯤ ꯑꯗꯨꯗꯤ ꯍꯧꯖꯤꯛꯁꯦ ꯃꯤ ꯑꯃꯇꯥꯗꯤ ꯆꯠꯄꯅꯦꯕ ꯍꯥꯏꯕꯗꯤ ꯃꯐꯝꯗꯣ ꯁ ꯁꯪꯉꯥꯏꯗꯣ ꯎꯕ ꯐꯪꯅꯤꯕ ꯑꯗꯨꯒꯤ ꯃꯐꯝꯗ ꯅꯠꯇꯦ ꯁꯪꯉꯥꯏꯁꯦ ꯎꯕꯁꯦ ꯌꯥꯝ ꯀꯩꯅꯣ ꯋꯥꯗꯤ ꯋꯥꯕꯅꯦ ꯍꯥꯏꯕꯗꯤ ꯅꯨꯡꯇꯤꯒꯤ ꯎꯗꯦꯕ ꯃꯣꯏ ꯑꯗꯨꯝ ꯃꯄꯥꯟ ꯃꯄꯥꯟ ꯊꯣꯛꯐꯝ ꯃꯇꯝꯗ ꯈꯛꯇꯪ ꯎꯕ ꯐꯪꯉꯦꯕ ꯂꯦꯛꯀꯤ ꯃꯊꯛꯇꯥꯀꯣ ꯃꯣꯏꯁꯦ ꯎꯕ ꯐꯪꯒꯅꯤ ꯂꯝꯕꯤꯗꯤ ꯐꯖꯅ ꯁꯦꯝꯈ꯭ꯔꯕꯅꯦ ꯃꯣꯏ ꯍꯥꯏꯗꯤ ꯒꯚꯔꯃꯦꯟ ꯈꯣꯏꯅꯀꯣ ꯂꯝꯕꯤꯗꯤ ꯀꯔꯤꯁꯨ ꯑꯋꯥꯕ ꯂꯩꯇꯥꯕꯅꯦ ꯑꯗꯨ ꯏꯝꯐꯥꯜ ꯅꯪꯅ ꯏꯝꯐꯥꯜꯗꯒꯤ ꯆꯠꯀꯅꯤ ꯍꯥꯏꯔꯗꯤ ꯐꯣꯔꯇꯤ ꯅꯥꯏꯟ ꯀꯤꯂꯣꯃꯤꯇꯔꯒꯨꯝꯕꯗꯤ ꯂꯥꯞꯄꯅꯦꯕ ꯑꯩꯈꯣꯏ ꯏꯝꯐꯥꯜꯗꯒꯤꯗꯤ ꯒꯨꯝꯕꯗꯤ ꯂꯧꯕꯅꯦ ꯆꯠꯄꯗꯣ ꯑꯗꯨ ꯂꯣꯏ ꯂꯣꯏꯃꯛ ꯂꯩꯕꯅꯦ ꯄꯦꯁꯦꯟꯖꯔꯁꯨ ꯂꯩꯕꯅꯦ ꯕꯁꯁꯨ ꯂꯩꯕ ꯑꯗꯨꯒ ꯇꯦꯛꯁꯤꯒꯨꯝꯕꯁꯨ ꯂꯩꯕ ꯅꯪꯅ ꯑꯗꯨꯝ ꯆꯠꯅꯤꯡꯕꯗꯨ ꯆꯠꯄ ꯑꯃ ꯑꯃꯍꯦꯛꯇ ꯆꯠꯄ ꯌꯥꯒꯅꯤ ꯎꯝ ꯍꯣꯏ ꯑꯗꯣ ꯅꯪ ꯅꯨꯃꯤꯠ ꯑꯃ ꯑꯅꯤꯒꯨꯝꯕ ꯂꯩꯔꯒ ꯑꯗꯨꯝ ꯀꯣꯏꯔꯒ ꯑꯗꯨꯝ ꯂꯩꯔꯗꯤ ꯌꯦꯡꯕꯁꯨ ꯐꯪꯗꯤ ꯐꯪꯒꯅꯤ ꯐꯪꯉꯣꯏꯗ꯭ꯔꯣ ꯍꯣꯇꯦꯜꯁꯨ ꯅꯍꯥꯟꯗꯤ ꯃꯣꯏ ꯂꯣꯛꯇꯥꯛ ꯂꯦꯛꯇꯣ ꯐ꯭ꯂꯣꯇꯤꯡ ꯐ꯭ꯂꯣꯇꯤꯡ ꯂꯦꯛꯇꯣ ꯑꯗꯨꯒꯤ ꯃꯊꯛꯇꯨꯗ ꯑꯗꯨꯝ ꯍꯣꯇꯦꯜꯒꯨꯝꯕ ꯁꯥꯔꯒ ꯑꯗꯨꯝ ꯂꯩꯕꯅꯦ ꯑꯗꯣ ꯍꯧꯖꯤꯛꯀꯥꯟꯗꯤ ꯒꯣꯚꯔꯃꯦꯟꯅ ꯌꯥꯗꯕꯒꯤ ꯃꯣꯏ ꯃꯄꯥꯟꯗ ꯁꯦꯝꯈ꯭ꯔꯕꯅꯦꯕ ꯍꯣꯇꯦꯜꯗꯤ ꯂꯩꯕꯅꯦ ꯇꯨꯔꯤꯁ ꯑꯗꯨꯝꯕ ꯂꯥꯛꯄꯅꯤ ꯍꯣꯇꯦꯜꯒꯨꯝꯕꯗꯤ ꯑꯗꯨꯝ ꯂꯩꯕꯅꯦ ꯃꯣꯏꯔꯥꯡꯗꯅꯦ ꯃꯣꯏꯔꯥꯡꯗ ꯎꯝ ꯍꯣꯏ ꯑꯗꯣ ꯅꯪꯅ ꯃꯣꯏꯔꯥꯡꯒꯤ ꯍꯥꯏꯕꯗꯤ ꯆꯥꯎꯗꯤ ꯆꯥꯎꯈꯠꯄꯅꯦꯕꯀꯣ ꯑꯗꯨꯅ ꯅꯪ ꯆꯥ ꯊꯛꯒꯨꯝꯕ ꯍꯣꯇꯦꯜꯒꯨꯝꯕꯗ ꯑꯗꯨꯝ ꯂꯥꯏꯅ ꯐꯪꯒꯅꯤ

ꯑꯥ ꯑ

ꯃꯩꯇꯩꯁꯦ ꯑꯌꯥꯝꯕ ꯃꯣꯏ ꯚꯦꯖꯤꯇꯦꯔꯦꯟꯅꯦ ꯉꯥꯗꯤ ꯌꯥꯝ ꯆꯥꯕꯅꯦꯕ ꯃꯣꯏꯗꯣꯀꯣ ꯑꯗꯨꯅ ꯉꯥꯗꯤ ꯌꯥꯝ ꯐꯪꯂꯦ ꯑꯗꯣ ꯅꯪꯁꯨ ꯚꯦꯖꯤꯇꯦꯔꯤꯌꯥꯟ ꯑꯣꯏꯕꯅꯤꯅ ꯑꯗꯨꯝ ꯍꯣꯇꯦꯜꯗ ꯅꯪꯅ ꯑꯗꯨꯝ ꯑꯣꯔꯗꯔꯗꯣ ꯇꯧꯕꯤꯔꯗꯤ ꯃꯣꯏꯅ ꯂꯣꯏꯅꯃꯛ ꯇꯧꯕꯤꯕꯅꯤꯗ

ꯎꯝ ꯍꯣꯏ ꯍꯣꯏ ꯎꯝ ꯎꯝ